ꯑꯩꯅ ꯀꯥꯞꯆꯔꯨꯕ ꯐꯣꯇꯣ ꯈꯔ ꯚꯥꯔꯠꯄꯨ ꯎꯠꯅꯕꯒꯤ ꯇꯟꯖꯥ ꯐꯪꯂꯗꯤ ꯍꯥꯏꯗꯤ ꯃꯅꯤꯄꯨꯔꯒꯤ ꯑꯣꯏꯅ ꯍꯥꯏꯗꯤ ꯌꯥꯝꯅ ꯃꯄꯥꯜꯂꯝꯁꯤ ꯌꯥꯝꯅꯁꯨ ꯈꯪꯕ ꯑꯣꯏꯗꯦ ꯑꯩ ꯆꯠꯄꯁꯨ ꯄꯥꯛ ꯆꯠꯇꯦ ꯑꯗꯨ ꯑꯩ ꯃꯅꯤꯄꯨꯔꯒꯤ ꯑꯣꯏꯅ ꯍꯥꯏꯗꯤ ꯗ ꯂꯣꯛꯇꯥꯛ ꯂꯦꯛ ꯃꯣꯏꯔꯥꯡꯗ ꯂꯩꯕ ꯑꯗꯒꯤ ꯁꯉꯥꯏ ꯀꯪꯂꯥ ꯈꯣꯡꯖꯣꯝ ꯋꯥꯔ ꯃꯦꯃꯣꯔꯤꯌꯦꯜ ꯑꯗꯒꯤ ꯁꯨꯝ ꯈꯥ ꯅꯣꯡꯆꯨꯞ ꯂꯣꯝꯒꯤꯗ ꯍꯥꯏꯔꯒꯅ ꯎꯇꯤ ꯔꯣꯁ ꯒꯥꯔꯗꯦꯟ ꯑꯗꯒꯤ ꯀꯩꯅꯥꯀꯨꯃꯥꯔꯤꯗꯅ ꯀꯩꯅꯣ ꯚꯦꯀꯥꯟꯗꯦ ꯏꯁꯇꯦꯆꯨ ꯂꯩꯕ ꯑꯗꯒꯤ ꯑꯒ꯭ꯔꯥꯒꯤ ꯇꯥꯖꯃꯍꯜ ꯑꯗꯒꯤ ꯂꯣꯇꯁ ꯇꯦꯝꯄꯜ ꯁꯤꯒꯨꯝꯕ ꯌꯥꯝ ꯍꯦꯟꯅ ꯍꯥꯏꯗꯤ ꯁꯣꯝꯗ ꯍꯥꯏꯔꯒꯅ ꯑꯗꯩ ꯅꯣꯡꯄꯣꯛꯂꯣꯝꯗ ꯂꯥꯛꯑꯒꯅ ꯍꯥꯏꯗꯤ ꯑꯔꯨꯅꯥꯆꯜꯒꯤ ꯇꯋꯥꯡ ꯍꯥꯏꯗꯤ ꯃꯐꯝꯒ ꯐꯖꯕꯒꯤ ꯑꯗꯒꯤ ꯃꯥꯎꯟ ꯏꯕꯔꯦꯁꯀ ꯂꯩꯔꯤꯕ ꯍꯤꯃꯥꯂꯤꯌꯥ ꯔꯦꯟꯖ ꯌꯥꯝ ꯆꯞ ꯆꯥꯕꯤ ꯌꯥꯝ ꯈꯪꯉꯨꯕ ꯑꯣꯏꯗ꯭ꯔꯦꯗ ꯑꯩ ꯁꯨꯝꯃꯩꯁꯤ ꯈꯛꯇ ꯍꯥꯏꯔꯒ ꯂꯣꯏꯁꯤꯜꯂꯒꯦ